ꯊꯧꯕꯥꯜ ꯖꯤꯜꯂꯥ ꯑꯁꯤꯗ ꯍꯧꯖꯤꯛ ꯑꯉꯥꯡꯁꯤꯡꯗ ꯍꯧꯖꯤꯛ ꯍꯧꯖꯤꯛ ꯃꯥꯏꯌꯣꯛꯅꯔꯤꯕ ꯑꯁꯤ ꯂꯥꯏꯔꯤꯛ ꯇꯝꯕꯒꯤ ꯃꯇꯥꯡ ꯑꯁꯤꯗ ꯂꯝ ꯑꯔꯥꯞꯄꯗ ꯂꯩꯕꯁꯤꯡꯒꯤꯗꯤ ꯍꯧꯖꯤꯛ ꯈꯨꯡꯒꯪ ꯑꯁꯤꯗ ꯇꯧꯔꯤꯕ ꯑꯁꯤ ꯌꯥꯝꯅ ꯈꯨꯗꯣꯡ ꯊꯤꯅꯤꯡꯉꯥꯏꯅꯤ ꯏꯔꯥꯡꯅꯁꯨ ꯃꯔꯨ ꯑꯣꯏꯅ ꯏꯔꯥꯡꯅꯁꯨ ꯆꯠꯊꯣꯛ ꯆꯠꯁꯤꯟꯗ ꯌꯥꯝꯅ ꯐꯔꯛ ꯇꯥꯕ ꯃꯇꯝꯅꯤ ꯑꯗꯨꯒ ꯊꯕꯛ ꯐꯪꯕꯒꯤ ꯃꯇꯥꯡꯁꯤꯅ ꯊꯕꯛ ꯀꯤ ꯃꯇꯥꯡ ꯑꯁꯤꯗꯤ ꯍꯧꯖꯤꯛ ꯁꯔꯀꯥꯔꯅꯁꯨ ꯍꯧꯖꯤꯛꯁꯤ ꯊꯕꯛꯁꯤ ꯄꯪꯀꯧ ꯀꯧꯔꯛꯇꯕ ꯑꯗꯨꯒ ꯂꯥꯏꯔꯤꯛ ꯍꯩꯕ ꯃꯁꯤꯡꯗꯤ ꯂꯥꯏꯔꯤꯛ ꯇꯝꯁꯜꯂꯨꯔꯒ ꯍꯧꯖꯤꯛ ꯍꯧꯖꯤꯛ ꯊꯕꯛ ꯇꯧꯅꯤꯡꯉꯥꯏ ꯂꯩꯇꯗꯅ ꯂꯩꯕ ꯊꯕꯛꯁꯨ ꯀꯧꯕꯤꯔꯛꯇꯗꯅ ꯍꯧꯖꯤꯛ ꯍꯧꯖꯤꯛ ꯇꯥꯔꯒ ꯑꯗꯨꯝ ꯂꯩꯕ ꯌꯥꯎꯅꯔꯦ ꯑꯗꯨꯒ ꯑꯩꯈꯣꯏꯒꯤ ꯂꯨꯆꯤꯡꯕꯁꯤꯡꯒꯤ ꯂꯩꯀꯥꯏ ꯂꯩꯀꯥꯏꯗ ꯂꯩꯔꯤꯕ ꯐꯝꯅꯥꯏꯕꯁꯤꯡꯒ ꯃꯔꯤ ꯂꯩꯅꯕ ꯂꯨꯆꯤꯡꯕꯁꯤꯡꯒꯁꯨ ꯍꯧꯖꯤꯛ ꯍꯧꯖꯤꯛ ꯑꯩꯈꯣꯏꯒꯤ ꯂꯩꯀꯥꯏꯁꯤꯗ ꯂꯝꯕꯤ ꯊꯣꯡꯒꯤ ꯐꯤꯕꯝꯁꯤꯡꯁꯤꯗ ꯑꯗꯨꯝ ꯌꯦꯡꯁꯤꯟꯕꯤꯗ꯭ꯔꯦ ꯃꯁꯥ ꯃꯁꯥꯇꯒꯤ ꯈꯟꯅꯈꯤꯗꯨꯅ ꯈꯟꯅꯈꯤꯗꯨꯗꯅ ꯍꯧꯖꯤꯛ ꯍꯧꯖꯤꯛ ꯌꯦꯡꯁꯤꯟꯕꯤꯗ꯭ꯔꯦ ꯑꯗꯨꯅ ꯈꯨꯗꯣꯡꯆꯥꯗꯕꯗꯤ ꯑꯗꯨꯛꯀꯤ ꯃꯇꯤꯛ ꯂꯩꯔꯦ ꯂꯥꯏꯔꯤꯛ ꯇꯝꯕꯗꯁꯨ ꯑꯃꯁꯨꯡ ꯊꯕꯛ ꯐꯪꯗꯕꯗꯁꯨ ꯃꯈꯣꯏꯒꯤ ꯑꯩꯈꯣꯏꯒꯤ ꯂꯨꯆꯤꯡꯕꯁꯤꯡꯒꯤ ꯃꯇꯥꯡꯗꯁꯨ ꯍꯧꯖꯤꯛ ꯍꯧꯖꯤꯛ ꯈꯨꯗꯣꯡ ꯊꯤꯅꯤꯡꯉꯥꯏꯗꯤ ꯃꯌꯥꯝ ꯑꯃ ꯂꯩ